ꯔꯤꯁꯥꯏꯀꯜ ꯇꯧꯕ ꯇꯧꯅꯅꯕꯒꯤ ꯊꯕꯛ ꯑꯁꯤꯗꯤ ꯑꯩꯈꯣꯏꯅ ꯑꯩꯈꯣꯏꯒꯤ ꯌꯨꯝꯗ ꯕꯣꯇꯜ ꯀꯌꯥ ꯄ꯭ꯂꯥꯁꯇꯤꯛ ꯕꯣꯇꯜ ꯀꯌꯥꯁꯨ ꯈꯣꯝꯂꯒ ꯑꯩꯈꯣꯏꯅ ꯔꯤꯁꯥꯏꯀꯜ ꯇꯧꯕ ꯌꯥꯏ ꯑꯗꯨꯒ ꯔꯤꯁꯥꯏꯀ꯭ꯂꯤꯡ ꯇꯧꯕ ꯃꯐꯝꯗ ꯑꯩꯈꯣꯏꯅ ꯊꯥꯈꯤꯕ ꯌꯥꯏ ꯑꯗꯨꯅ ꯃꯔꯝ ꯑꯣꯏꯔꯒ ꯔꯤꯁꯥꯏꯀꯜ ꯇꯧꯕ ꯌꯥꯕ ꯄꯣꯠ ꯆꯩ ꯀꯌꯥ ꯂꯩ ꯄꯦꯄꯔ ꯔꯤꯁꯥꯏꯀꯜ ꯇꯧꯕ ꯌꯥꯏ ꯄ꯭ꯂꯥꯁꯇꯤꯛ ꯔꯤꯁꯥꯏꯀꯜ ꯇꯧꯕ ꯌꯥꯏ ꯑꯃꯁꯨꯡ ꯃꯦꯇꯜ ꯔꯤꯁꯥꯏꯀꯜ ꯇꯧꯕ ꯌꯥꯏ ꯑꯗꯨ ꯃꯌꯥꯝꯁꯦ ꯑꯩꯈꯣꯏꯅ ꯈꯣꯝꯒꯠꯂꯒ ꯑꯩꯈꯣꯏꯒꯤ ꯂꯩꯀꯥꯏꯗ ꯂꯩꯔꯤꯕ ꯃꯌꯥꯝ ꯑꯗꯨ ꯈꯣꯝꯒꯠꯂꯒ ꯑꯩꯈꯣꯏꯅ ꯔꯤꯁꯥꯏꯀ꯭ꯂꯤꯡ ꯇꯧꯐꯝ ꯁꯦꯟꯇꯔꯁꯤꯡꯗ ꯊꯥꯈꯤꯕ ꯌꯥꯏ